ꯀꯛꯆꯤꯡ ꯖꯤꯂꯥꯗ ꯃꯔꯨꯑꯣꯏꯕ ꯃꯍꯧꯁꯥꯒꯤ ꯄꯣꯊꯣꯛ ꯄꯨꯊꯣꯛꯄ ꯃꯐꯝ ꯑꯅꯤ ꯂꯩ ꯁꯝꯅ ꯍꯥꯏꯔꯕꯗ ꯂꯧꯁꯤ ꯄꯥꯠ ꯑꯃꯗꯤ ꯀꯛꯆꯤꯡ ꯈꯨꯃꯟ ꯂꯕꯨꯛꯅꯤ ꯅꯣꯡ ꯆꯨꯕ ꯃꯇꯝꯗ ꯏꯁꯤꯡ ꯆꯥꯎꯕꯒꯤ ꯑꯋꯥꯕ ꯑꯗꯨꯒ ꯀꯥꯂꯦꯟꯒꯤ ꯃꯇꯝꯗꯅ ꯏꯁꯤꯡ ꯐꯪꯗꯕꯒꯤ ꯑꯋꯥꯕ ꯃꯥꯌꯣꯛꯅꯩ ꯏꯁꯤꯡ ꯐꯪꯐꯝ ꯂꯩ ꯃꯇꯝꯒꯤ ꯃꯇꯨꯡꯏꯟꯅ ꯑꯀꯣꯏꯕꯒꯤ ꯏꯁꯤꯡ ꯅꯨꯡꯁꯤꯠ ꯍꯣꯡꯂꯛꯄ ꯎ ꯋꯥ ꯌꯥꯟꯊꯠꯄ ꯑꯁꯤꯅꯆꯤꯡꯕ ꯃꯌꯥꯝ ꯑꯃ ꯂꯩ ꯃꯁꯤꯗ ꯃꯁꯤꯕꯨ ꯀꯛꯆꯤꯡ ꯖꯤꯂꯥꯒꯤ ꯃ꯭ꯌꯨꯅꯤꯁꯤꯄꯥꯂꯤꯇꯤꯅ ꯆꯥꯡ ꯅꯥꯏꯅ ꯁꯦꯡꯗꯣꯛꯏ ꯑꯃꯗꯤ ꯆꯦꯛꯁꯤꯟ ꯊꯧꯔꯥꯡ ꯀꯌꯥ ꯂꯧꯈꯠꯂꯤ